ꯑꯩꯒꯤ ꯏꯃꯥ ꯏꯄꯥ ꯑꯃꯗꯤ ꯑꯩꯒꯤ ꯏꯃꯥ ꯕꯕꯥꯕꯨ ꯄꯣꯛꯄꯤꯔꯝꯕ ꯑꯩꯈꯣꯏꯒꯤ ꯏꯕꯣꯛ ꯏꯄꯨꯁꯤꯡ ꯂꯥꯏꯔꯤꯛ ꯑꯝꯇ ꯍꯩꯈꯤꯗꯦ ꯑꯗꯨꯒ ꯃꯈꯣꯏꯒꯤ ꯃꯇꯝꯗꯨꯗꯒꯤꯗꯤ ꯑꯩꯈꯣꯏꯒꯤ ꯂꯥꯏꯔꯤꯛ ꯇꯝꯐꯝ ꯁꯪ ꯍꯥꯏꯇꯥꯔꯦꯀꯣ ꯑꯗꯒꯤ ꯃꯍꯩ ꯃꯁꯤꯡ ꯇꯝꯕ ꯌꯥꯕ ꯃꯐꯝꯁꯤ ꯑꯃꯠꯇ ꯐꯖꯅ ꯂꯩꯈꯤꯗꯕꯅꯤꯅ ꯑꯗꯒꯤ ꯁ꯭ꯀꯨꯂꯤꯡ ꯁꯤꯁꯇꯦꯝ ꯑꯗꯒꯤ ꯏꯗꯨꯀꯦꯁꯟ ꯁꯤꯁꯇꯦꯝ ꯃꯥꯁꯦ ꯂꯩꯇꯕꯅ ꯃꯔꯝ ꯑꯣꯏꯔꯒ ꯃꯇꯝꯗꯨꯒꯤ ꯃꯤꯑꯣꯏꯁꯤꯡ ꯑꯌꯥꯝꯕꯅ ꯂꯥꯏꯔꯤꯛ ꯍꯩꯇꯦ ꯑꯗꯨꯒ ꯑꯩꯒꯤ ꯏꯃꯥꯁꯨ ꯕꯕꯥꯁꯨ ꯑꯗꯒꯤ ꯕꯣꯕꯣꯛꯁꯨ ꯄꯨꯄꯨꯁꯨ ꯃꯇꯝꯗꯨꯒꯤ ꯃꯤꯑꯣꯏꯁꯤꯡ ꯑꯣꯏꯕꯅꯤꯅ ꯃꯣꯏꯗ ꯑꯗꯨꯒꯤ ꯃꯉꯥꯜꯗꯣ ꯑꯃꯠꯇ ꯂꯩꯈꯤꯗ꯭ꯔꯦ ꯍꯥꯏꯇꯥꯔꯦ ꯑꯗꯨꯒ ꯍꯧꯖꯤꯛꯀꯤ ꯑꯣꯏꯅꯗꯤ ꯃꯇꯝꯗꯨꯒ ꯌꯦꯡꯅꯕꯗ ꯍꯧꯖꯤꯛꯇꯤ ꯑꯗꯨꯛꯀꯤ ꯃꯇꯤꯛ ꯐꯒꯠꯂꯦ ꯑꯗꯨꯒ ꯍꯧꯖꯤꯛꯇꯤ ꯏꯗꯨꯀꯦꯁꯟꯒꯤ ꯁꯤꯁꯇꯦꯝꯁꯤꯗ ꯍꯥꯟꯅꯒꯤ ꯆꯥꯡꯗꯒꯤ ꯑꯍꯣꯡꯕ ꯃꯌꯥꯝ ꯑꯃꯁꯨ ꯂꯥꯛꯑꯦ ꯍꯧꯖꯤꯛꯇꯤ ꯌꯥꯝ ꯊꯤꯅ ꯐꯔꯦ ꯑꯐ ꯑꯐꯕ ꯁ꯭ꯀꯨꯜ ꯂꯥꯏꯔꯤꯛ ꯇꯝꯐꯝ ꯁꯪ ꯃꯌꯥꯝ ꯑꯃꯁꯨ ꯊꯣꯛꯑꯦ ꯑꯗꯒꯤ ꯑꯐ ꯑꯐꯕ ꯃꯇꯤꯛ ꯆꯥꯕ ꯑꯣꯖꯥ ꯃꯌꯥꯝ ꯑꯃꯁꯨ ꯂꯩꯔꯦ ꯃꯇꯝ ꯃꯇꯝꯒ ꯆꯥꯟꯅꯕ ꯏꯟꯐ꯭ꯔꯥꯏꯁꯇ꯭ꯔꯛꯆꯔ ꯑꯗꯒꯤ ꯃꯇꯝꯗꯨꯒ ꯆꯥꯟꯅꯕ ꯑꯉꯥꯡꯒꯤ ꯁ꯭ꯋꯤꯝꯃꯤꯡ ꯄꯨꯜ ꯍꯥꯞꯄ ꯑꯣꯏꯒꯦꯔꯥ ꯑꯦꯅꯤ ꯀꯩꯅꯣꯝꯗ ꯀꯩꯅꯣꯝꯗ ꯀꯩꯅꯣꯝꯗ ꯍꯤꯔꯝ ꯈꯨꯗꯤꯡꯃꯛꯇ ꯍꯧꯖꯤꯛꯇꯤ ꯑꯐꯕ ꯁ꯭ꯀꯨꯜ ꯂꯣꯏꯃꯛ ꯐꯪꯉꯦ ꯑꯗꯨꯅ ꯃꯍꯩ ꯃꯁꯤꯡ ꯍꯩꯔꯕꯅꯤꯅ ꯒ꯭ꯌꯥꯟ ꯂꯧꯁꯤꯡ ꯍꯦꯟꯅ ꯂꯩꯔꯦ ꯑꯗꯨꯅ ꯒ꯭ꯌꯥꯟ ꯂꯧꯁꯤꯡ ꯂꯩꯔꯒꯗꯤ ꯍꯦꯟꯅ ꯃꯍꯩ ꯍꯩꯔꯒꯗꯤ ꯑꯩꯈꯣꯏꯒꯤ ꯊꯕꯛ ꯇꯧꯕꯗꯁꯨ ꯑꯣꯏꯇꯥꯔꯒꯁꯨꯀꯣ ꯒꯣꯃꯦꯟꯒꯤ ꯁꯥꯔꯚꯤꯁꯈꯛꯇꯪ ꯅꯠꯇꯕꯗ ꯑꯩꯈꯣꯏꯒꯤ ꯑꯇꯣꯞꯄꯗ ꯗꯦꯂꯤ ꯋꯦꯖꯦꯁꯇ ꯑꯣꯏꯒꯦꯔ ꯅꯠꯇ꯭ꯔꯒ ꯄ꯭ꯔꯥꯏꯚꯦꯠ ꯐꯥꯝꯒꯤ ꯖꯣꯕꯇ ꯑꯦꯅꯤ ꯖꯣꯕ ꯈꯨꯗꯤꯡꯃꯛꯇ ꯃꯥꯏ ꯄꯥꯛꯅ ꯆꯪꯁꯤꯟꯕ ꯉꯝꯃꯦ ꯑꯗꯨꯗꯁꯨ ꯅꯠꯇꯅ ꯃꯍꯩ ꯍꯩꯕ ꯇꯥꯔꯒꯗꯤ ꯑꯩꯒꯤ ꯑꯐꯕ ꯁꯃꯥꯖ ꯑꯃ ꯁꯦꯝꯕꯗꯁꯨ ꯌꯥꯝꯅ ꯗꯔꯀꯥꯔ ꯑꯣꯏ ꯍꯥꯏꯅ ꯑꯩ ꯈꯟꯖꯩ